ꯑꯩꯅ ꯑꯁꯤ ꯗꯦꯟꯁꯤꯡꯒꯤ ꯁꯦꯂꯦꯛ ꯇꯧꯕꯁꯦ ꯑꯁꯤ ꯑꯐꯕ ꯑꯐꯕ ꯗꯥꯟꯁ ꯑꯁꯦ ꯃꯤ ꯂꯣꯏꯅꯃꯛ ꯀꯃꯟ ꯑꯣꯏꯌꯦ ꯑꯗꯨꯒ ꯑꯁꯤ ꯑꯊꯣꯏꯕ ꯗꯥꯟꯁ ꯍꯥꯏꯕꯅꯤꯅ ꯂꯥꯏꯛ ꯃꯤ ꯐꯣꯔꯦꯟ ꯐꯣꯔꯦꯟꯗ ꯑꯩꯈꯣꯏꯅ ꯇꯧꯕ ꯃꯣꯏ ꯗꯥꯟꯁ ꯑꯦꯟ ꯖꯥꯠ ꯖꯥꯠ ꯄꯨꯊꯣꯔꯒ ꯖꯒꯣꯏ ꯁꯥꯕ ꯑꯗꯨꯁꯦ ꯌꯥꯝꯅ ꯐꯩ ꯑꯗꯨꯒ ꯁꯤ ꯖꯒꯣꯏ ꯑꯁꯤꯗ ꯂꯥꯏꯛ ꯀꯃꯟꯂꯤ ꯁꯥꯕ ꯀꯥꯟꯗꯁꯨ ꯑꯗꯨꯝ ꯐꯖꯕꯁꯦ ꯑꯗꯨꯝ ꯀꯃꯟꯂꯤ ꯑꯣꯏꯌꯦ ꯑꯗꯨꯒ ꯑꯁꯤ ꯑꯊꯣꯏꯕ ꯍꯥꯏꯕꯗꯤ ꯂꯥꯏꯛ ꯑꯁꯤ ꯃꯤꯅ ꯀꯃꯟꯅ ꯖꯒꯣꯏ ꯁꯥꯕꯁꯨ ꯃꯥꯟꯅꯗꯕ ꯑꯗꯨꯒ ꯃꯣꯏꯅ ꯑꯍꯦꯟ ꯑꯍꯦꯟꯕ ꯃꯣꯏ ꯖꯥꯠ ꯖꯥꯠ ꯃꯣꯏꯒꯤ ꯗꯥꯟꯁ ꯏꯁꯀꯤꯜ ꯍꯩꯕ ꯄꯨꯊꯣꯛꯂꯒ ꯑꯍꯦꯟꯕ ꯃꯣꯏꯅ ꯖꯒꯣꯏꯁꯦ ꯁꯥꯏꯌꯦ ꯑꯗꯨꯨꯒ ꯑꯁꯤ ꯖꯒꯣꯏꯁꯦ ꯌꯥꯝꯅ ꯅꯨꯡꯉꯥꯏꯕꯅꯤ ꯑꯍꯩꯕꯈꯣꯏꯅ ꯁꯥꯕ ꯀꯥꯟꯗꯁꯨ ꯃꯣꯏꯅ ꯖꯒꯣꯏ ꯖꯒꯣꯏꯁꯦ ꯃꯣꯏꯅ ꯌꯥꯝ ꯄꯥꯝꯖꯕꯅꯤꯅ ꯃꯣꯏꯅ ꯍꯥꯔꯠ ꯑꯦꯟ ꯁꯣꯜ ꯀꯠꯂꯒ ꯁꯥꯔꯗꯤ ꯌꯥꯝꯅ ꯍꯩꯅꯉꯥꯏꯒꯤ ꯍꯩꯅꯉꯥꯏꯒꯤꯅꯤ ꯑꯁꯤ ꯗꯥꯟꯁꯁꯦ ꯃꯤ ꯑꯃꯗꯤ ꯍꯣꯏ ꯗꯥꯟꯁ ꯄꯥꯝꯗꯕꯈꯣꯏꯗꯤ ꯑꯗꯨꯝ ꯗꯥꯟꯁ ꯇꯧꯔꯁꯨ ꯑꯗꯨꯝ ꯍꯩꯔꯣꯏꯗꯕꯒꯤ ꯇꯥꯏꯞꯇ ꯑꯗꯨꯝ ꯇꯧꯏ ꯑꯗꯨꯒ ꯑꯁꯤ ꯗꯥꯟꯁ ꯇꯧꯕꯁꯦ ꯌꯥꯝꯅ ꯍꯛꯆꯥꯡꯒꯁꯨ ꯐꯍꯜꯂꯦ ꯑꯗꯨꯒ ꯑꯗꯨꯝ ꯑꯩꯈꯣꯏꯁꯨ ꯑꯗꯨꯝ ꯅꯨꯡꯉꯥꯏꯍꯜꯂꯦ ꯍꯥꯏꯅꯤꯡꯉꯦ